ꯌꯨꯝꯗ ꯑꯩꯈꯣꯏꯅ ꯊꯛꯅꯕ ꯃꯈꯜ ꯃꯈꯜ ꯈꯔꯥ ꯁꯦꯝꯃꯤ ꯑꯌꯨꯛ ꯉꯥꯟꯇꯥꯗ ꯏꯁꯤꯡ ꯑꯌꯤꯡꯕ ꯊꯛꯄ ꯌꯥꯝꯗ꯭ꯔꯕꯗ ꯑꯉꯥꯡꯃꯈꯩ ꯍꯧꯒꯠꯂꯛꯄꯗꯁꯨ ꯏꯁꯤꯡ ꯑꯌꯤꯡꯕ ꯁꯕꯨꯝ ꯁꯕꯨꯝ ꯇꯧꯕ ꯑꯁꯥꯕ ꯍꯥꯏꯕꯇꯥꯔꯦ ꯑꯗꯨ ꯊꯥꯛꯍꯟꯕ ꯑꯗꯒꯤꯗꯤ ꯑꯃꯨꯛ ꯆꯥꯒꯨꯝꯕ ꯁꯦꯝꯃꯒ ꯊꯛꯄꯁꯨ ꯌꯥꯎꯏ ꯅꯠꯇ꯭ꯔꯒ ꯁꯪꯒꯣꯝ ꯇꯧꯔꯒ ꯁꯪꯒꯣꯝ ꯃꯍꯤ ꯊꯛꯍꯟꯕ ꯅꯠꯇ꯭ꯔꯒ ꯃꯄꯪꯗꯩ ꯁꯦꯝꯃꯒ ꯏꯁꯤꯡꯒ ꯌꯥꯟꯅꯔꯒ ꯃꯍꯤꯁꯤ ꯊꯥꯛꯍꯟꯕ ꯑꯗꯣ ꯀꯔꯤꯒꯨꯝꯕ ꯃꯇꯝꯗ ꯑꯩꯈꯣꯏꯅ ꯄꯦꯔꯨꯛ ꯃꯍꯤꯒꯨꯝꯕꯁꯤꯁꯨ ꯈꯔꯥ ꯑꯗꯨꯝ ꯁꯦꯝꯕꯤꯔꯒ ꯃꯍꯤ ꯊꯛꯍꯟꯂꯤ ꯑꯗꯣ ꯀꯔꯤꯒꯨꯝꯕ ꯃꯇꯝꯗ ꯑꯃꯨꯛꯁꯨ ꯑꯃꯨꯛ ꯏꯁꯤꯡꯗꯨꯗ ꯑꯩꯈꯣꯏꯅ ꯇꯨꯂꯥꯁꯤ ꯃꯅꯥ ꯍꯥꯞꯄꯒꯁꯨ ꯑꯗꯨꯝ ꯊꯥꯛꯍꯟꯕꯁꯨ ꯌꯥꯎꯏ ꯑꯗꯣ ꯑꯩꯈꯣꯏꯅ ꯑꯉꯥꯡꯁꯤꯡ ꯀꯔꯤꯒꯨꯝꯕ ꯃꯕꯨꯛ ꯌꯥꯝ ꯊꯜꯂꯒꯗꯤ ꯑꯩꯈꯣꯏꯁꯦ ꯆꯝꯄ꯭ꯔꯥꯒꯨꯝꯕ ꯆꯝꯄ꯭ꯔꯥ ꯃꯍꯤꯗꯣ ꯑꯗꯨ ꯈꯣꯍꯤꯒ ꯌꯥꯟꯕꯁꯨ ꯌꯥꯎꯏ ꯆꯤꯅꯤꯒ ꯌꯥꯟꯕꯁꯨ ꯌꯥꯎꯏ ꯑꯗꯣ ꯑꯗꯨ ꯁꯦꯝꯃꯒ ꯑꯗꯨꯝ ꯊꯥꯛꯍꯟꯕ ꯑꯗꯣ ꯃꯍꯤ ꯃꯈꯜ ꯃꯈꯜ ꯑꯗꯨꯃꯥꯏꯅ ꯑꯩꯈꯣꯏꯅ ꯍꯩꯒꯤ ꯃꯍꯤ ꯁꯦꯝꯃꯦ ꯑꯗꯨꯒ ꯏꯁꯤꯡ ꯗ ꯇꯣꯉꯥꯟ ꯇꯣꯉꯥꯟꯕ ꯃꯈꯜ ꯃꯈꯜ ꯌꯥꯜꯂꯒ ꯃꯍꯤ ꯃꯌꯥꯝ ꯁꯦꯝꯕꯤꯕ ꯑꯗꯨ ꯊꯥꯛꯏ ꯑꯗꯣ ꯃꯍꯤ ꯃꯌꯥꯝꯗꯣ ꯃꯇꯝ ꯆꯟꯅ ꯆꯟꯅ ꯃꯇꯝꯒꯤ ꯃꯇꯨꯡ ꯏꯟꯅ ꯑꯩꯈꯣꯏꯅ ꯑꯗꯨꯝ ꯁꯤꯖꯤꯟꯅꯩ ꯑꯗꯣ ꯃꯇꯝ ꯈꯨꯗꯤꯡꯃꯛꯇ ꯂꯣꯏꯅ ꯁꯤꯖꯤꯅꯕꯩ ꯋꯥꯗꯤ ꯅꯠꯇꯦ ꯅꯣꯡꯃ ꯅꯣꯡꯃꯒꯤ ꯗꯥꯔꯀꯥꯔ ꯑꯣꯏꯕꯗꯣ ꯈꯜꯂ ꯈꯜꯂꯒ ꯑꯗꯨꯝ ꯁꯤꯖꯤꯟꯅꯕꯅꯦ